ꯑꯩꯒꯤ ꯖꯥꯇꯤꯒꯤ ꯂꯥꯏꯅꯤꯡꯕꯒꯤ ꯂꯨꯆꯤꯡꯕ ꯑꯁꯤꯗꯤ ꯂꯥꯏꯅꯤꯡꯊꯧꯅꯦ ꯂꯥꯏꯅꯤꯡꯊꯧ ꯑꯁꯤꯒꯤ ꯊꯧꯗꯥꯡꯗꯤ ꯑꯩꯈꯣꯏ ꯃꯤꯑꯣꯏꯕꯕꯨ ꯌꯥꯝꯅ ꯑꯐꯕ ꯂꯝꯕꯤꯗ ꯂꯝꯖꯤꯡꯕꯤꯕ ꯑꯃꯗꯤ ꯁꯥꯟꯇꯤ ꯄꯤꯕꯤꯕ ꯑꯗꯨꯗꯒꯤꯗꯤ ꯃꯤ ꯑꯃꯒ ꯑꯃꯒ ꯏꯖꯠ ꯂꯩꯅꯍꯟꯕ ꯐꯠꯇꯕ ꯇꯧꯕꯗ ꯐꯣꯜ ꯐꯪꯍꯟꯗꯨꯅ ꯃꯍꯥꯛꯅ ꯇꯧꯖꯕꯗꯨꯒꯤ ꯗꯟꯗꯤ ꯐꯪꯗꯨꯅ ꯃꯁꯥꯕꯨ ꯒ꯭ꯌꯥꯟ ꯇꯥꯖꯍꯟꯕ ꯑꯗꯨꯒ ꯃꯤ ꯑꯃꯒ ꯑꯃꯒ ꯅꯨꯡꯁꯤ ꯆꯥꯟꯅꯅ ꯂꯩꯅꯍꯟꯕ ꯁꯤꯅꯤ